ꯑꯩꯈꯣꯏꯅ ꯃꯨꯁꯂꯤꯝ ꯑꯃ ꯑꯣꯏꯅ ꯑꯩꯈꯣꯏꯗꯤ ꯂꯥꯏ ꯈꯣꯏꯔꯝꯕ ꯃꯇꯝꯗ ꯑꯈꯟꯅꯕ ꯅꯨꯃꯤꯠ ꯑꯀꯛꯅꯕ ꯃꯇꯝ ꯂꯩ ꯍꯥꯏꯕꯗꯤ ꯑꯩꯈꯣꯏꯅ ꯑꯌꯨꯛꯀꯤ ꯃꯇꯝ ꯅꯨꯡꯊꯤꯜꯒꯤ ꯃꯇꯝ ꯅꯨꯃꯤꯗꯥꯡꯒꯤ ꯃꯇꯝ ꯁꯨꯃꯥꯏꯅ ꯇꯧꯔꯒ ꯑꯩꯈꯣꯏꯅ ꯑꯈꯟꯅꯅ ꯑꯗꯨꯝ ꯃꯇꯝ ꯅꯥꯏꯔꯒ ꯄꯥꯡꯊꯣꯛꯏ ꯑꯗꯨꯗ ꯑꯩꯈꯣꯏꯅ ꯅꯥꯠꯀꯤ ꯑꯣꯏꯕ ꯑꯁꯦꯡꯕ ꯐꯤꯖꯣꯜ ꯁꯦꯠꯂꯅꯤ ꯏꯁꯥ ꯏꯎ ꯐꯖꯅ ꯁꯦꯡꯗꯣꯛꯑꯒ ꯆꯥꯝꯊꯣꯛꯑꯒ ꯏꯔꯨꯖꯊꯣꯛꯑꯒ ꯏꯁꯥꯁꯦ ꯁꯦꯡꯉꯕ ꯃꯇꯨꯡꯗ ꯑꯩꯈꯣꯏꯅ ꯂꯥꯏꯒꯤ ꯍꯥꯏꯕꯗꯤ ꯑꯂꯥ ꯑꯩꯈꯣꯏ ꯃꯨꯁꯂꯤꯝꯒꯤ ꯑꯂꯥꯒꯤ ꯃꯐꯝꯗ ꯑꯩꯈꯣꯏꯅ ꯐꯖꯅ ꯈꯨꯔꯨꯝꯃꯤ ꯍꯥꯏꯖꯩ ꯅꯤꯖꯩ ꯃꯄꯨꯒꯤ ꯃꯐꯝꯗ ꯑꯗꯨꯃꯥꯏꯅ ꯇꯧꯔꯒ ꯑꯩꯈꯣꯏꯅ ꯇꯧ ꯄꯥꯡꯊꯣꯛꯑꯦ